ꯒꯨꯍꯥ ꯑꯁꯤ ꯑꯔꯤꯕ ꯃꯇꯝꯗꯒꯤ ꯁꯤꯖꯤꯟꯅꯔꯛꯏ ꯒꯨꯍꯥ ꯑꯁꯤ ꯁꯦꯝꯕ ꯃꯇꯝꯗ ꯐꯤꯠ ꯆꯥꯝꯃꯒ ꯌꯥꯡꯈꯩꯃꯨꯛ ꯂꯩꯕꯥꯛꯀꯤ ꯃꯔꯣꯜꯗ ꯇꯧꯔꯒ

ꯒꯨꯍꯥ ꯑꯁꯤ ꯁꯦꯝꯕ ꯃꯇꯝꯗ ꯑꯩꯈꯣꯏꯅ ꯑꯀꯣꯏꯕꯗ ꯆꯦꯛꯅ ꯈꯥꯖꯤꯟꯕ ꯅꯠꯇ꯭ꯔꯒ ꯁꯤꯃꯦꯟ ꯇꯧꯔꯒ ꯍꯩꯖꯤꯜꯂꯤ ꯑꯗꯨꯒ ꯏꯁꯤꯡ ꯑꯁꯤ ꯂꯨꯅꯕꯒꯤꯗꯃꯛꯇ ꯑꯩꯈꯣꯏꯅ ꯁꯤꯜꯂꯤ ꯒꯨꯍꯥ ꯑꯁꯤ ꯗꯒꯤ ꯏꯁꯤꯡ ꯆꯤꯡꯈꯠꯅꯕꯒꯤꯗꯃꯛꯇ ꯋꯤꯜ ꯔꯣꯗ ꯑꯃ ꯍꯥꯞꯀꯅꯤ ꯋꯤꯜ ꯔꯣꯗ ꯑꯁꯤ ꯍꯥꯞꯄꯒ ꯑꯩꯈꯣꯏꯅ ꯒꯨꯍꯥ ꯑꯁꯤꯗꯒꯤ ꯏꯁꯤꯡ ꯑꯁꯤ ꯆꯤꯡꯈꯠꯀꯅꯤ ꯒꯨꯍꯥ ꯑꯩꯈꯣꯏꯒꯤ ꯈꯨꯟꯗꯁꯨ ꯒꯨꯍꯥ ꯑꯁꯤ ꯂꯩ ꯒꯨꯍꯥ ꯑꯁꯤ ꯂꯩꯕꯅ ꯑꯩꯈꯣꯏꯒꯤ ꯈꯨꯟꯗ ꯏꯁꯤꯡꯒꯤ ꯑꯋꯥꯕ ꯂꯩꯇꯦ ꯒꯨꯍꯥꯒꯤ ꯏꯁꯤꯡ ꯑꯁꯤꯁꯨ ꯑꯁꯨꯛꯀꯤ ꯃꯇꯤꯛ ꯍꯥꯎꯏ ꯒꯨꯍꯥ ꯒꯨꯍꯥꯒꯤ ꯏꯁꯤꯡ ꯑꯁꯤ ꯌꯥꯝꯅꯁꯨ ꯐ꯭ꯔꯦꯁ ꯑꯣꯏ